ꯍꯜꯂꯣ ꯍꯜꯂꯣ ꯍꯜꯂꯣ ꯎꯁꯣꯞꯇ ꯆꯪꯒꯗꯧꯕ ꯄꯣꯠ ꯆꯩ ꯁꯨꯅ ꯐꯪꯒꯗ꯭ꯔꯣ ꯎꯝ ꯑꯗꯨ ꯈꯤꯇ ꯂꯧꯖꯒꯦ ꯇꯧꯕꯅꯦ ꯍꯋꯥꯏ ꯍꯋꯥꯏ ꯃꯪꯒꯜ ꯑꯀꯪꯕꯗꯣ ꯃꯄꯨꯝꯗꯣ ꯑꯗꯨ ꯀꯤꯂꯣ ꯀꯤꯂꯣ ꯃꯉꯥ ꯑꯗꯒꯤ ꯀꯥꯡꯇꯛꯁꯨ ꯌꯥꯎꯕ ꯅꯠꯇ꯭ꯔꯣ ꯀꯥꯡꯇꯛꯇꯨ ꯀꯤꯂꯣ ꯑꯍꯨꯝꯗꯪꯒ ꯑꯗꯒꯤ ꯁꯨꯝ ꯍꯥꯏꯔꯛꯈꯤꯒꯦ ꯕꯦꯁꯣꯟ ꯕꯦꯁꯣꯟ ꯀꯤꯂꯣ ꯑꯍꯨꯝ ꯑꯗꯒꯤ ꯆꯤꯅꯤ ꯀꯤꯂꯣ ꯑꯅꯤ ꯑꯀꯪꯕꯗꯣ ꯐꯪꯕ ꯅꯠꯇ꯭ꯔꯣ ꯀꯤꯂꯣꯗ ꯀꯌꯥ ꯄꯤꯒꯦ ꯑꯗꯣ ꯑꯀꯪꯕꯗꯣ ꯃꯉꯥꯗꯪ ꯍꯦꯛ ꯌꯥꯎꯍꯟꯕꯤꯔꯛꯑꯣ ꯌꯨꯕꯤꯁꯨ ꯀꯤꯂꯣ ꯑꯃꯃꯨꯛ ꯍꯥꯞꯄꯤꯔꯛꯑꯣ ꯑꯣ ꯂꯧꯅꯤ ꯂꯧꯅꯤ ꯊꯥꯎ ꯊꯥꯎꯗꯣ ꯂꯤꯇꯔ ꯑꯣꯏꯅ ꯂꯤꯇꯔ ꯃꯉꯥ ꯆꯟꯕꯗꯣ ꯂꯩꯕꯤꯕ꯭ꯔꯣ ꯑꯣ ꯏꯟꯖꯤꯟꯗ ꯂꯤꯇꯔ ꯃꯉꯥꯒꯤ ꯆꯟꯕꯗꯣ ꯃꯉꯥꯗꯪ ꯂꯧꯒꯦ

ꯑꯣ ꯆꯦꯡꯗꯤ ꯌꯨꯝꯗꯒꯤ ꯑꯣꯏꯅ ꯇꯧꯔꯒꯦ ꯑꯗꯣ ꯑꯝꯇ ꯅꯤꯡꯖꯪꯉꯛꯈꯤꯒꯦ ꯀꯔꯤ ꯀꯔꯤ ꯑꯋꯥꯠ ꯑꯄꯥꯗꯣ ꯑꯥ ꯑꯗꯒꯤ ꯁꯒꯣꯜ ꯍꯋꯥꯏꯒ ꯑꯗꯒꯤ ꯇꯤꯜꯂꯧ ꯃꯔꯨ ꯃꯔꯥꯡꯒ ꯂꯣꯏꯅ ꯐꯪꯕ ꯅꯠꯇ꯭ꯔꯣ ꯁꯒꯣꯜ ꯍꯋꯥꯏꯗꯣ ꯀꯤꯂꯣ ꯑꯅꯤ ꯑꯍꯨꯝ ꯑꯝꯒ ꯍꯥꯄꯤꯔꯛꯑꯣ ꯑꯗꯒꯤ ꯇꯤꯜꯂꯧ ꯆꯅꯝ ꯃꯔꯨ ꯃꯔꯥꯡ ꯑꯥ ꯑꯗꯨ ꯄꯨꯟꯅ ꯁꯥꯔꯒ ꯑꯗꯨꯝ ꯍꯥꯞꯄꯤꯔꯛꯑꯣ ꯃꯤ ꯆꯥꯝꯃꯨꯛ ꯆꯥꯝꯃ ꯈꯤꯇꯪ ꯍꯦꯟꯕ ꯑꯗꯨꯃꯥꯏꯅ ꯑꯣꯏꯔꯔꯅꯤꯌꯦ

ꯑꯗꯨ ꯑꯩꯈꯣꯏꯅ ꯂꯧꯕ ꯂꯥꯛꯀꯗ꯭ꯔꯥ ꯂꯥꯛꯎꯔꯥ ꯊꯤꯟꯅꯕ ꯃꯤ ꯂꯩꯒꯗ꯭ꯔꯣ ꯃꯦꯔꯥꯃꯦꯁ ꯑꯣꯏꯅ ꯇꯧꯔꯒꯦ ꯑꯍꯟꯒꯤ ꯀꯩꯅꯣꯅꯤꯅ ꯎꯁꯣꯞꯅꯤꯅ ꯑꯣ ꯑꯣ ꯑꯣ ꯃꯗꯨ ꯀꯥꯎꯔꯤꯝꯅꯤꯅꯦ ꯁꯪꯒꯣꯝ ꯁꯅꯥꯗꯣ ꯀꯣꯟꯅꯅꯕ ꯃꯤꯁꯦ ꯌꯦꯡꯉꯒ ꯑꯗꯨꯝ ꯍꯥꯞꯄꯤꯔꯛꯑꯣ ꯑꯧ ꯑꯧ ꯑꯧ ꯑꯗꯨ ꯌꯦꯡꯕꯤꯔꯛꯑꯣ ꯃꯤ ꯂꯧꯅꯕꯆꯥꯡꯗꯣ ꯌꯦꯡꯉꯒ ꯀꯔꯤ ꯈꯦꯔ ꯌꯥꯎꯔꯤꯌꯦ ꯑꯗꯨꯒꯤ ꯁꯪꯒꯣꯝ ꯑꯀꯪꯕꯗꯨꯅ ꯑꯗꯨꯝ ꯌꯥꯔꯣꯏꯗ꯭ꯔꯣ ꯉꯁꯥꯏꯒꯤꯗꯨꯅ ꯇꯥꯡ ꯀꯨꯟꯊ꯭ꯔꯥ ꯃꯥꯊꯣꯏ ꯀꯨꯟꯊ꯭ꯔꯥ ꯃꯥꯊꯣꯏ ꯑꯗꯥꯏꯗ ꯇꯧꯒꯦ ꯀꯨꯟꯊ꯭ꯔꯥ ꯃꯥꯊꯣꯏꯗ ꯇꯥꯕꯅꯦ ꯎꯁꯣꯞꯀꯤꯅꯦꯕ ꯑꯗ ꯌꯨꯝꯗ ꯊꯤꯂꯛꯄꯒꯤ ꯀꯩꯅꯣꯗꯨ ꯈꯨꯗꯣꯡꯆꯥꯕ ꯐꯪꯒꯗ꯭ꯔꯣ ꯑꯗ ꯄꯩꯁꯥ ꯅꯨꯡꯁꯥꯗꯤ ꯁꯤꯗ ꯑꯉꯥꯡ ꯀꯥꯐꯜꯂꯛꯑꯒꯦꯕ

ꯑꯗꯒꯤ ꯀꯔꯤ ꯀꯔꯤ ꯑꯇꯩ ꯑꯇꯩ ꯆꯤꯠꯊ ꯅꯥꯟꯗꯕ ꯑꯩꯅ ꯍꯥꯏꯕ ꯀꯥꯎꯕ ꯌꯥꯎꯔꯒꯁꯨ ꯅꯤꯡꯁꯤꯡꯕꯤꯔꯛꯑꯣ ꯀꯔꯤ ꯀꯔꯤ ꯆꯪꯅꯤ ꯍꯥꯏꯕꯗꯣ ꯑꯧ ꯍꯥꯏꯒ꯭ꯔꯦ ꯕꯦꯁꯣꯟ ꯑꯥ ꯑꯧ ꯑꯧ ꯌꯦꯡꯕꯤꯔꯣ ꯃꯔꯨ ꯑꯣꯏꯅ ꯃꯣꯔꯣꯛꯄꯨ ꯂꯩꯇꯦ ꯃꯣꯔꯣꯛꯇꯤ ꯐꯪꯒꯗ꯭ꯔꯣ ꯃꯣꯔꯣꯛꯁꯨ ꯈꯔ ꯍꯥꯞꯄꯤꯔꯛꯑꯣ ꯈꯔ ꯌꯥꯝ ꯍꯧꯖꯤꯛꯁꯦ ꯃꯣꯔꯣꯛꯇꯤ ꯇꯥꯡꯗꯤ ꯇꯥꯡꯉꯕꯅꯦ ꯑꯗꯨ ꯈꯔ ꯀꯣꯟꯅꯅꯕꯗꯨ ꯌꯦꯡꯉꯒ ꯍꯥꯞꯄꯤꯔꯛꯑꯣ ꯍꯣꯏ ꯑꯗꯣ ꯍꯣꯏ ꯍꯣꯏ ꯐꯔꯦ ꯐꯩꯌꯦ ꯑꯗꯨꯕꯨꯗꯤ ꯌꯥꯝꯅ ꯐꯕ ꯄꯣꯠꯅꯤꯅꯦ